ꯁ꯭ꯀꯨꯜ ꯑꯃ ꯆꯥꯎꯈꯠꯍꯟꯒꯦ ꯍꯥꯏꯔꯗꯤ ꯁ꯭ꯀꯨꯜꯒꯤ ꯀꯝꯃꯤꯇꯤꯁꯦ ꯃꯊꯧꯁꯦ ꯌꯥꯝꯅ ꯂꯩ ꯍꯥꯏꯔꯗꯤ ꯃꯣꯏꯅ ꯁ꯭ꯀꯨꯜꯁꯤꯗ ꯑꯋꯥꯠ ꯑꯄꯥꯁꯦ ꯐꯖꯅ ꯌꯦꯡꯁꯤꯟꯕꯤꯕ ꯑꯗꯨꯈꯛ ꯅꯠꯇꯅ ꯃꯣꯏꯅ ꯑꯣꯖꯥꯁꯤꯡꯅ ꯁꯥꯠꯇ꯭ꯔꯁꯤꯡꯉꯣꯟꯗ ꯀꯔꯝꯍꯥꯏꯅ ꯂꯥꯏꯔꯤꯛ ꯇꯥꯛꯄꯒꯦ ꯍꯥꯏꯁꯦ ꯃꯣꯏꯅ ꯆꯠꯂ ꯏꯟꯁꯄꯦꯛ ꯇꯧꯔꯒ ꯑꯗꯨꯒ ꯑꯣꯖꯥꯁꯤꯡꯒꯤ ꯑꯋꯥꯠ ꯑꯄꯥꯁꯨ ꯃꯈꯣꯏꯅ ꯐꯖꯅ ꯄ꯭ꯔꯣꯚꯥꯏꯠ ꯇꯧꯔꯒ ꯁ꯭ꯀꯨꯜꯒꯤ ꯑꯦꯟꯚꯥꯏꯔꯟꯃꯦꯟꯁꯦ ꯑꯣꯖꯥꯈꯩꯏꯗꯁꯨ ꯍꯔꯥꯎꯍꯟꯕ ꯑꯗꯨꯒ ꯃꯣꯏꯗꯁꯨ ꯃꯣꯏꯒꯤ ꯗ꯭ꯌꯨꯇꯤꯁꯦ ꯐꯖꯅ ꯇꯧꯍꯟꯕ ꯑꯗꯨꯒ ꯁ꯭ꯀꯨꯜꯒꯤ ꯆꯠꯊꯔꯤꯕ ꯁꯦꯂꯦꯕꯁꯀꯨꯝꯕ ꯑꯣꯖꯥꯈꯣꯏꯅ ꯀꯌꯥꯃꯨꯛ ꯀꯣꯚꯔ ꯇꯧꯕ ꯉꯝꯕ꯭ꯔ ꯃꯈꯣꯏ ꯃꯇꯝ ꯆꯥꯅ ꯇꯥꯛꯄ ꯉꯝꯕ꯭ꯔ ꯉꯝꯗꯕ꯭ꯔ ꯑꯁꯤꯒꯨꯝꯕꯁꯦ ꯐꯖꯅ ꯌꯦꯡꯁꯤꯜꯂꯒ ꯑꯗꯨꯒ ꯁ꯭ꯀꯨꯜꯒꯤ ꯀꯔꯤꯀꯨꯂꯝꯁꯦ ꯐꯖꯅ ꯃꯈꯣꯏꯅ ꯃꯦꯟꯇꯦꯟ ꯇꯧꯕꯤꯔꯒ ꯌꯦꯡꯁꯤꯟꯕꯤꯔꯗꯤ ꯁ꯭ꯀꯨꯜꯁꯤ ꯆꯥꯎꯈꯠꯀꯅꯤ ꯍꯥꯏꯕꯁꯤ ꯑꯩꯅ ꯂꯧꯏ ꯍꯥꯏꯕꯗꯤ ꯁ꯭ꯀꯨꯜ ꯀꯝꯃꯤꯇꯤꯁꯤꯅ ꯌꯦꯡꯁꯤꯟꯗ꯭ꯔꯕ ꯃꯇꯝꯗ ꯑꯣꯖꯥꯈꯣꯏꯒꯤ ꯑꯋꯥꯠ ꯑꯄꯥꯁꯨ ꯌꯥꯝꯅ ꯂꯩꯒꯅꯤ ꯑꯗꯨ ꯃꯇꯝꯗ ꯑꯣꯖꯥꯁꯤꯡꯁꯨ ꯂꯥꯏꯔꯤꯛ ꯇꯥꯛꯅꯤꯡꯕ ꯈꯣꯠꯅꯤꯡꯕꯁꯨ ꯐꯥꯎꯔꯔꯣꯏ ꯑꯗꯨꯒ ꯍꯧꯖꯤꯛ ꯀꯝꯃꯤꯇꯤꯁꯤꯅ ꯃꯣꯏꯒꯤ ꯇꯧꯐꯝ ꯇꯧꯗ꯭ꯔꯕꯅꯤꯅ ꯍꯧꯖꯤꯛ ꯑꯣꯖꯥꯁꯤꯡꯅꯁꯨ ꯃꯈꯣꯏꯒꯤ ꯇꯧꯐꯝꯁꯦ ꯐꯖꯅ ꯇꯧꯔꯔꯣꯏ ꯑꯗꯨꯇꯥꯔꯗꯤ ꯁ꯭ꯀꯨꯜꯁꯤ ꯀꯔꯝꯍꯥꯏꯅ ꯆꯥꯎꯈꯠꯀꯅꯤ ꯑꯗꯨꯅꯤ ꯁ꯭ꯀꯨꯜ ꯆꯥꯎꯈꯠꯍꯟꯒꯦ ꯍꯥꯏꯔꯗꯤ ꯀꯝꯃꯤꯇꯤꯈꯣꯏꯁꯤꯅ ꯁ꯭ꯀꯨꯜ ꯀꯝꯃꯤꯇꯤꯈꯣꯏꯁꯤꯅ ꯃꯣꯈꯣꯏꯒꯤ ꯇꯧꯐꯝꯗꯣ ꯐꯖꯅ ꯇꯧꯕ ꯁ꯭ꯀꯨꯜꯒꯤ ꯑꯋꯥꯠ ꯑꯄꯥꯗꯣ ꯐꯖꯅ ꯌꯦꯡꯁꯤꯟꯕꯤꯕ ꯋꯥꯠꯍꯟꯗꯕ ꯑꯗꯨ ꯑꯣꯖꯥꯒꯤ ꯑꯋꯥꯠ ꯑꯄꯥꯗꯣ ꯐꯖꯅ ꯌꯦꯡꯁꯤꯟꯕꯤꯕ ꯋꯥꯠꯍꯟꯗꯕ ꯑꯗꯨꯒ ꯑꯣꯖꯥꯁꯤꯡ ꯈꯣꯏꯅꯁꯨ ꯋꯥꯔꯧꯍꯟꯗꯕꯤꯗ ꯅꯨꯡꯉꯥꯏꯅ ꯊꯝꯃꯒ ꯃꯣꯏꯅꯁꯨ ꯁꯥꯠꯇ꯭ꯔꯁꯤꯡꯗ ꯐꯖꯅ ꯇꯥꯛꯄꯤꯅꯕ ꯈꯣꯠꯄꯤꯅꯕꯁꯦ ꯐꯖꯅ ꯌꯦꯡꯁꯤꯟꯕꯤꯔꯒ ꯇꯧꯔꯗꯤ ꯁ꯭ꯀꯨꯜꯁꯤ ꯁꯣꯏꯗꯅ ꯆꯥꯎꯈꯠꯀꯅꯤ ꯍꯥꯏꯁꯤ ꯑꯩ ꯊꯥꯖꯩ